ꯑꯩꯅ ꯍꯟꯗꯛ ꯑꯃ ꯖꯥꯔꯥꯗꯒꯤ ꯖꯦꯀꯦꯠ ꯑꯃ ꯂꯩꯕꯗꯣ ꯄ꯭ꯔꯥꯏꯁꯇꯨꯒ ꯑꯗꯒꯤꯗꯤ ꯄꯣꯠꯇꯨꯒ ꯌꯦꯡꯅꯄꯔꯨꯔꯗꯤ ꯌꯥꯝꯅ ꯑꯣꯐꯔꯗꯤ ꯅꯠꯇꯦ ꯑꯦꯛꯆ꯭ꯋꯦꯜ ꯄ꯭ꯔꯥꯏꯁꯇ ꯑꯗꯨꯝ ꯂꯩꯕꯅꯦꯕ ꯑꯩ ꯖꯦꯀꯦꯠꯁꯦ ꯕꯦꯜꯕꯦꯠ ꯖꯦꯀꯦꯠꯅꯦꯅ ꯌꯥꯝꯅ ꯐꯗꯤ ꯐꯖꯩ ꯃꯣꯏꯒꯤ ꯏꯟꯇ꯭ꯔꯤꯀꯦꯠ ꯍꯥꯏꯕꯔ ꯑꯗꯨꯗꯣ ꯇꯧꯔꯒ ꯐꯖꯅ ꯖꯔꯤ ꯒꯣꯜ ꯋꯛꯀ ꯇꯧꯔ ꯂꯣꯜꯂꯦꯕ ꯕ꯭ꯂꯦꯛ ꯃꯆꯨꯗꯥ ꯑꯗꯨ ꯏꯪꯗꯝꯗꯥꯗ ꯂꯤꯠꯅꯕꯅ ꯑꯩꯁꯦ ꯂꯩꯔꯦ ꯂꯨꯍꯣꯡꯕꯁꯨ ꯆꯠꯈ꯭ꯔꯦ ꯑꯗꯨ ꯂꯤꯠꯂꯒ ꯂꯨꯝꯁꯨ ꯌꯥꯝꯅ ꯂꯨꯝꯃꯦ ꯑꯗꯣ ꯃꯅꯤꯄꯨꯔꯗ ꯑꯃꯨꯛ ꯀꯩꯗꯧꯔꯛꯀꯦꯗ ꯖꯥꯔꯥꯒ ꯑꯗꯨꯒꯤ ꯗꯤꯖꯥꯏꯟ ꯃꯥꯟꯅꯕꯗ ꯂꯣꯀꯦꯜ ꯕ꯭ꯔꯥꯟ ꯑꯃꯅꯁꯨ ꯑꯃꯨꯛ ꯁꯦꯝꯃꯦꯅ ꯍꯥꯏꯕꯗꯒꯤ ꯑꯩꯁꯦ ꯑꯃꯨꯛꯁꯨ ꯑꯣꯔꯗꯔ ꯇꯧꯔꯒ ꯑꯇꯣꯞꯄ ꯕ꯭ꯔꯥꯟ ꯑꯃꯗꯒꯤ ꯑꯃꯨꯛ ꯂꯩꯔꯦꯕ ꯁꯤꯅ ꯑꯃꯨꯛ ꯀꯃꯥꯏꯅ ꯇꯧꯒꯦ ꯍꯥꯏꯕꯀꯥꯟꯗ ꯖꯦꯛꯀꯦꯠꯁꯦ ꯂꯤꯠꯂꯨꯔꯀꯥꯟꯗ ꯍꯦꯛꯇ ꯏꯟꯗꯝꯗꯥ ꯂꯨꯍꯣꯡꯕ ꯆꯠꯂꯒ ꯊꯛ ꯊꯛ ꯅꯤꯛꯇꯅ ꯑꯩꯁꯦ ꯍꯜꯂꯛꯈꯤꯕ ꯑꯃ ꯌꯥꯎꯔꯦꯕ ꯑꯗꯣ ꯄ꯭ꯔꯥꯏꯁꯇꯨꯁꯨ ꯂꯨꯄꯥ ꯂꯤꯁꯤꯡ ꯇꯔꯨꯛ ꯍꯥꯏ ꯑꯃꯗꯨꯅ ꯃꯔꯤꯅꯤ ꯑꯗꯣ ꯃꯤꯒꯤ ꯕ꯭ꯔꯦꯟꯗꯨꯅ ꯈꯔ ꯍꯦꯟꯒꯔꯦ ꯑꯗꯨꯅꯕꯨ ꯌꯥꯝ ꯆꯥꯎꯅ ꯖꯥꯔꯥꯅ ꯂꯩꯔꯤꯅꯦ ꯈꯜꯂꯦ ꯁ꯭ꯋꯥꯏꯒꯤꯗꯣ ꯍꯟꯗꯅ ꯌꯦꯡꯕꯒꯤ ꯋꯥ ꯅꯠꯇꯦ ꯃꯣꯏꯁꯨ ꯑꯦꯝꯕ꯭ꯔꯣꯏꯗꯔꯤ ꯇꯧꯏ ꯁꯦꯝ ꯆꯞ ꯆꯞ ꯃꯥꯟꯅꯩ ꯑꯣꯡꯂꯤ ꯇꯤꯡ ꯏꯁ ꯂꯪꯗꯨꯗꯤ ꯁ꯭ꯋꯥꯏꯒꯤꯗꯨꯗꯤ ꯅꯣꯔꯃꯦꯜ ꯑꯦꯝꯕ꯭ꯔꯣꯏꯗꯔꯤ ꯂꯪ ꯃꯥꯜꯂꯦ ꯑꯗꯣ ꯃꯤꯒꯤꯗꯨꯗꯤ ꯖꯔꯤꯅꯒ ꯇꯧꯗꯅ ꯈꯔ ꯈꯇꯪꯗꯤ ꯍꯦꯜꯂꯦ ꯑꯗꯣ ꯄꯩꯁꯥꯗꯨꯒ ꯑꯗ ꯑꯩꯅ ꯂꯩꯕꯗꯁꯨ ꯑꯩꯉꯣꯟꯗꯁꯨ ꯍꯔꯥꯎꯔꯦ ꯄꯩꯁꯥꯗꯨꯁꯨ ꯑꯩ ꯑꯦꯐꯠ ꯇꯧ ꯉꯝꯃꯦ ꯑꯗꯣ ꯁꯤꯛꯁ ꯊꯥꯎꯖꯟ ꯄꯤꯕꯗꯣ ꯂꯩꯔꯨꯔꯒ ꯑꯩꯉꯣꯟꯗꯁꯨ ꯁꯦꯇꯤꯁꯐꯥꯏꯗ ꯑꯣꯏꯗꯕ ꯄꯣꯠꯇꯨꯗꯤ ꯑꯩ ꯃꯤꯉꯣꯟꯗꯁꯨ ꯀꯅꯥꯝꯇꯗ ꯔꯦꯀꯝꯃꯦꯟ ꯇꯧꯅꯤꯡꯗ꯭ꯔꯦꯕꯁꯤꯃꯗꯤ ꯑꯗꯨꯅ ꯄꯣꯠꯁꯦ ꯂꯩꯕꯀꯩꯟꯗ ꯈꯔ ꯈꯔ ꯌꯦꯡꯉꯒ ꯕ꯭ꯔꯦꯟ ꯕ꯭ꯔꯦꯟꯒꯥꯏꯅ ꯂꯩꯔꯝꯃꯤꯁꯦ ꯑꯩ ꯁꯤꯗ ꯈꯔ ꯈꯔ ꯊꯥꯖꯅꯤꯡꯉꯦ ꯑꯗꯣ ꯂꯣꯀꯜ ꯋꯛ ꯇ ꯁꯄꯣꯔꯠ ꯇꯧꯗꯦ ꯍꯥꯏꯕꯃꯛꯇꯤ ꯅꯠꯇꯦ ꯂꯣꯀꯦꯜ ꯋꯛꯇꯁꯨ ꯑꯐ ꯐꯕꯗꯤ ꯂꯩ ꯑꯗꯨꯕꯨ ꯍꯧꯖꯤꯛꯀꯤ ꯄꯣꯠꯇꯨꯃꯗꯤ ꯇꯁꯦꯡꯅ ꯑꯩ ꯌꯥꯅꯤꯡꯗ꯭ꯔꯦ